ꯉꯁꯤꯒꯤ ꯑꯩꯒꯤ ꯄ꯭ꯔꯃꯥꯟ ꯑꯁꯤꯗꯤ ꯈꯣꯡꯒ꯭ꯔꯥꯏ ꯁꯠꯂꯒ ꯁꯟꯅ ꯋꯥꯏꯕ ꯍꯥꯏꯕꯗꯤ ꯁꯤꯒꯤ ꯃꯤꯅꯤꯡ ꯑꯁꯤꯗꯤ ꯂꯩ ꯋꯥꯔꯤ ꯑꯁꯤ ꯂꯩ ꯋꯥꯔꯤ ꯑꯁꯤ ꯑꯩꯈꯣꯏꯅ ꯆꯥꯛ ꯆꯥꯔ ꯇꯧꯔꯁꯨ ꯌꯥꯝꯕ ꯃꯣꯂꯤ ꯃꯣꯂꯤ ꯇꯟꯅ ꯇꯟꯅ ꯇꯧꯕꯁꯤꯕꯨ ꯑꯁꯤ ꯍꯥꯏꯅꯝꯅꯤ ꯃꯥꯒꯤ ꯑꯩꯅ ꯍꯥꯏꯔꯤꯕ ꯄꯔꯃꯥꯟ ꯑꯁꯤ ꯈꯣꯡꯒ꯭ꯔꯥꯏ ꯆꯜꯂꯒ ꯁꯟꯅ ꯋꯥꯏ ꯍꯥꯏꯔꯤꯕ ꯄꯔꯃꯥꯟ ꯑꯁꯤ ꯁꯤꯒꯤ ꯃꯇꯥꯡꯗꯅꯤ ꯍꯥꯏꯗꯣꯏꯁꯦ ꯊꯕꯛ ꯇꯧꯔꯤꯉꯩ ꯃꯇꯝꯗꯁꯨ ꯃꯣꯂꯤ ꯃꯣꯂꯤ ꯇꯧꯕ ꯀꯩꯗꯧꯕ ꯑꯃ ꯇꯧꯔꯦ ꯍꯦꯛ ꯇꯧꯕꯁꯨ ꯃꯣꯂꯤ ꯃꯣꯂꯤ ꯑꯗꯨꯝ ꯏꯇꯟ ꯇꯟꯅ ꯇꯧꯕ ꯃꯈꯥ ꯇꯥꯅ ꯇꯧꯕ ꯁꯤꯕꯨꯅꯤ ꯑꯁꯤꯕꯨꯅꯤ ꯄꯔꯃꯥꯟ ꯍꯥꯏꯒꯗꯧꯕꯁꯦ ꯑꯩꯅ ꯍꯥꯏꯒꯗꯧꯕ ꯉꯁꯤ ꯑꯩꯅ ꯍꯥꯏꯒꯗꯧꯕ ꯄꯔꯃꯥꯟ ꯑꯁꯤ ꯈꯣꯡꯒ꯭ꯔꯥꯏ ꯆꯜꯂꯒ ꯁꯟꯅ ꯋꯥꯏ ꯍꯥꯏꯔꯤꯕ ꯄꯔꯃꯥꯟ ꯑꯁꯤ ꯍꯣꯏ ꯒꯥꯔꯤ ꯊꯕꯛ ꯒꯥꯔꯤꯒꯨꯝꯕꯁꯨ ꯒꯥꯔꯤ ꯂꯩꯇ꯭ꯔꯦ ꯍꯥꯏꯔ ꯊꯕꯛ ꯆꯠꯀꯅꯤ ꯍꯥꯏꯔ ꯇꯧꯔ ꯑꯗꯨꯁꯨ ꯃꯣꯂꯤ ꯃꯣꯂꯤ ꯇꯧꯔ ꯂꯩꯕ ꯆꯥꯛ ꯆꯥꯔꯁꯨ ꯀꯩꯗꯧꯔꯁꯨ ꯃꯣꯂꯤ ꯃꯣꯂꯤ ꯇꯧꯔ ꯂꯩꯕ ꯊꯕꯛ ꯏꯟꯈꯥꯡ ꯇꯧꯔꯁꯨ ꯃꯣꯂꯤ ꯃꯣꯂꯤ ꯁ꯭ꯀꯨꯜ ꯆꯠꯄꯒꯤ ꯑꯦꯛꯖꯥꯝ ꯊꯥ ꯆꯠꯂꯁꯨ ꯈꯣꯠ ꯇꯧꯔꯁꯨ ꯃꯣꯂꯤ ꯃꯣꯂꯤꯗ ꯇꯧꯕꯗꯨꯅꯤ ꯑꯗꯨꯕꯨ ꯑꯗꯨꯒꯨꯝꯕ ꯑꯗꯨꯒꯨꯝꯂꯕ ꯃꯤꯒꯨꯝꯕꯁꯤ ꯃꯣꯂꯤ ꯃꯣꯂꯤ ꯇꯧꯕꯒꯨꯝꯕꯁꯤꯅꯤ ꯑꯩꯅ ꯍꯥꯏꯒꯗꯧꯕ ꯄ꯭ꯔꯃꯥꯟ ꯑꯁꯤꯒꯤ ꯃꯇꯥꯡꯗꯅꯤ ꯊꯕꯛ ꯏꯟꯈꯥꯡ ꯇꯧꯔꯁꯨ ꯌꯥꯝꯅ ꯃꯀꯥ ꯇꯟꯅ ꯌꯥꯝꯅ ꯃꯣꯂꯤ ꯃꯣꯂꯤ ꯇꯞꯅ ꯇꯟꯅ ꯇꯟꯅ ꯇꯧꯕꯕꯨ ꯑꯗꯨꯒꯨꯝꯕ ꯃꯤꯁꯤꯡꯁꯤꯅꯤ ꯑꯩꯅ ꯉꯁꯤ ꯄ꯭ꯔꯃꯥꯟ ꯇꯧꯕꯤꯒꯦ ꯇꯧꯕꯁꯦ ꯑꯗꯨ ꯅꯠꯇ꯭ꯔꯁꯨ ꯑꯇꯣꯞꯄ ꯋꯥ ꯌꯥꯝ ꯌꯥꯝ ꯂꯩꯔꯦ ꯄ꯭ꯔꯃꯥꯟ ꯇꯧꯒꯗꯧꯔꯤ ꯄ꯭ꯔꯃꯥꯟꯁꯦ ꯑꯗꯨꯕꯨ ꯉꯁꯤ ꯑꯩꯅ ꯄ꯭ꯔꯃꯥꯟ ꯇꯧꯕꯗꯨꯗꯤ ꯈꯣꯡꯒ꯭ꯔꯥꯏ ꯆꯜꯂꯒ ꯁꯟꯅ ꯋꯥꯏꯕ ꯁꯤꯒꯤ ꯃꯇꯥꯡꯗꯅꯤ ꯑꯗꯨꯅ ꯇꯧꯗꯧꯁꯦ ꯑꯗꯨ ꯅꯠꯇꯕꯤꯗꯁꯨ ꯑꯇꯣꯞꯄ ꯃꯌꯥꯝ ꯂꯩꯔꯦ ꯃꯈꯜ ꯃꯈꯜ ꯂꯩꯔꯦ ꯄ꯭ꯔꯃꯥꯟꯁꯦ ꯁꯤꯡꯁꯦ ꯃꯤꯁꯤꯡꯁꯦ ꯃꯤꯁꯤꯡꯁꯦ ꯃꯈꯥ ꯌꯥꯝ ꯇꯜꯂꯤ ꯍꯧꯖꯤꯛꯀꯥꯟ ꯃꯤꯁꯤꯡꯁꯦ ꯄ꯭ꯔꯃꯥꯟ ꯑꯁꯤꯗꯁꯨ ꯇꯧꯅꯤ ꯄ꯭ꯔꯃꯥꯟꯁꯤꯡꯁꯤꯁꯨ ꯈꯣꯡꯒ꯭ꯔꯥꯏ ꯆꯜꯂꯒ ꯁꯟꯅ ꯋꯥꯏꯕ ꯍꯥꯏꯕꯁꯤ ꯄ꯭ꯔꯃꯥꯟꯁꯤꯡꯁꯦ ꯄ꯭ꯔꯃꯥꯟꯁꯤꯡꯁꯤꯅꯤ ꯃꯈꯥ ꯇꯜꯂ ꯇꯜꯂꯕ ꯃꯤꯁꯤꯡꯒꯨꯝꯕꯁꯦ ꯑꯗꯨꯒꯨꯝꯕ ꯑꯗꯨꯒꯨꯝꯂꯕ ꯃꯤꯁꯤꯡꯒꯨꯝꯕꯁꯤꯅꯤ ꯑꯩꯈꯣꯏꯅ ꯍꯥꯏꯒꯗꯧꯁꯦ ꯃꯈꯜ ꯌꯥꯝꯈ꯭ꯔꯦ ꯃꯈꯜ ꯌꯥꯝꯈ꯭ꯔꯦ ꯑꯦꯛꯖꯥꯝ ꯊꯥꯔꯝꯗꯥꯏ ꯆꯠꯂꯝꯗꯥꯏꯗꯁꯨ ꯃꯣꯂꯤ ꯃꯣꯂꯤ ꯇꯧꯕꯒꯨꯝꯕ ꯆꯥꯛ ꯆꯥꯔꯝꯗꯥꯏꯁꯨ ꯃꯣꯂꯤ ꯃꯣꯂꯤ ꯇꯧꯕ ꯊꯕꯛ ꯆꯠꯂꯝꯗꯥꯏꯗꯁꯨ ꯀꯔꯤ ꯇꯧꯔꯁꯨ ꯊꯦꯡꯉꯦ ꯊꯧꯁꯥꯗꯕ ꯃꯣꯂꯤ ꯃꯣꯂꯤ ꯇꯧꯔ ꯑꯗꯨꯝ ꯂꯩꯕ ꯃꯤꯁꯤꯡꯗꯨꯅꯤ ꯑꯩꯅ ꯍꯥꯏꯒꯗꯧ ꯄ꯭ꯔꯃꯥꯟ ꯑꯁꯤ ꯃꯈꯥ ꯇꯜꯂꯒ ꯏꯇꯟ ꯇꯜꯂꯒ ꯂꯩꯕꯁꯤꯡꯕꯨꯅꯤ ꯑꯗꯨ ꯅꯠꯇ꯭ꯔꯁꯨ ꯊꯕꯛ ꯏꯟꯈꯥꯡ ꯁꯨꯅꯤꯡꯗꯕ ꯇꯜꯂ ꯊꯩꯔ ꯂꯩꯕ ꯅꯥꯊꯩꯔꯒ ꯃꯣꯂꯤ ꯃꯣꯂꯤ ꯇꯧꯔ ꯑꯗꯨꯝ ꯇꯨꯝ ꯇꯥ ꯁꯦꯔꯦꯁ ꯂꯧꯗꯕꯤꯗ ꯃꯥꯏ ꯃꯁꯥꯒꯤ ꯀꯥꯅꯒꯗꯧꯕ ꯊꯤꯔ ꯇꯨꯝ ꯇꯨꯝ ꯂꯩꯕꯒꯨꯝꯕ ꯑꯗꯒꯨꯝꯕꯗꯅꯤ ꯍꯥꯏꯗꯧꯁꯦ ꯑꯗꯨ ꯅꯠꯇ꯭ꯔꯁꯨ ꯃꯤꯒꯨꯝꯕꯁꯦ ꯃꯈꯜ ꯌꯥꯝ ꯁꯨꯔꯦ ꯌꯥꯝ ꯇꯟꯅ ꯇꯟꯅ ꯂꯩꯕ ꯊꯕꯛ ꯏꯟꯈꯥꯡ ꯇꯧꯗꯕꯤ ꯃꯤꯅ ꯀꯧ ꯈꯣꯠꯂꯁꯨ ꯇꯥꯅꯤꯡꯗꯒꯨꯝ ꯇꯟꯅ ꯇꯟꯅ ꯈꯨꯝꯃꯛꯄꯒꯨꯝꯕ ꯑꯗꯨꯒꯨꯝꯕ ꯑꯗꯨ ꯅꯠꯇ꯭ꯔꯁꯨ ꯃꯤꯅ ꯁꯥꯟꯅ ꯈꯣꯠꯁꯨ ꯌꯥꯝ ꯇꯟꯅ ꯂꯩꯕ ꯌꯨꯝꯗꯒꯤ ꯊꯣꯛꯇꯕꯤꯗ ꯑꯗꯨꯝ ꯂꯩꯕ ꯑꯣꯝꯖꯤꯜꯂ ꯑꯗꯨꯝ ꯂꯩꯕ ꯑꯃ ꯇꯧꯔꯦ ꯃꯤꯅ ꯀꯧ ꯈꯣꯠꯂꯁꯨ ꯈꯨꯝꯅꯤꯡꯗꯒꯨꯝ ꯇꯧꯔ ꯑꯗꯨꯝ ꯂꯩꯕꯒꯨꯝꯕ ꯊꯕꯛ ꯏꯟꯈꯥꯡ ꯇꯧꯔꯁꯨ ꯃꯤꯅꯁꯨ ꯇꯧꯁꯦ ꯍꯥꯏꯔꯁꯨ ꯌꯥꯗꯕ ꯃꯥꯏ ꯃꯁꯥꯒꯤ ꯀꯥꯟꯅꯕꯈꯛꯇ ꯊꯤꯕ ꯑꯗꯨꯒꯨꯝꯂꯕ ꯃꯤꯒꯨꯝꯕꯗꯗꯤ ꯍꯥꯏꯒꯗꯧꯁꯦ ꯑꯗꯨ ꯅꯠꯇ꯭ꯔꯁꯨ ꯃꯤꯁꯦ ꯃꯈꯜ ꯌꯥꯝ ꯂꯩꯔꯦ ꯃꯈꯜ ꯃꯈꯥ ꯇꯟꯕꯒꯤ ꯈꯔꯒꯨꯝꯕ ꯑꯗꯨ ꯅꯠꯇ꯭ꯔꯁꯨ ꯃꯤꯒꯨꯝꯕꯁꯦ ꯄꯨꯟꯗ ꯈꯣꯠꯂꯦ ꯇꯧ ꯑꯗꯨꯒꯨꯝꯕꯁꯨ ꯃꯈꯥ ꯇꯜꯂꯦ ꯃꯥꯏ ꯃꯈꯥ ꯇꯜꯂꯦ ꯑꯗꯨꯗꯤ ꯀꯩꯒꯨꯝꯕ ꯈꯠꯅꯈꯤꯕ ꯃꯃꯥꯟꯅꯕꯁꯤꯡꯒ ꯈꯠꯅꯈꯤꯕꯒꯨꯝꯕ ꯑꯗꯨ ꯅꯠꯇꯕꯤꯗ ꯑꯗꯨ ꯄꯨꯕꯤꯔꯛꯑꯣ ꯃꯣꯏ ꯃꯃꯥ ꯃꯄꯥꯗ ꯍꯥꯏꯔꯁꯨ ꯁꯤꯒꯨꯝꯕꯗ ꯃꯈꯥ ꯇꯟꯕꯒꯤ ꯃꯣꯂꯤ ꯃꯣꯂꯤ ꯇꯧꯔ ꯑꯗꯨꯝ ꯂꯩꯕ ꯑꯗꯨꯒꯨꯝꯕꯅꯤ ꯑꯗꯨꯒꯨꯝꯕ ꯃꯈꯜ ꯌꯥꯝ ꯂꯩꯔꯦ ꯃꯤꯁꯤꯡꯁꯦ ꯌꯥꯝ ꯖꯥꯠ ꯖꯥꯠ ꯖꯥꯠ ꯌꯥꯝꯅ ꯂꯩꯔꯦ ꯃꯤꯁꯤꯡꯁꯦ ꯃꯃꯥ ꯃꯄꯥꯍꯣꯏꯅꯁꯨ ꯇꯧꯔꯦ ꯄꯥꯈꯣꯟ ꯁꯤ ꯇꯧꯔꯁꯨ ꯌꯥꯗꯕꯒꯨꯝꯕ ꯃꯈꯥ ꯇꯜꯂ ꯑꯗꯨꯝ ꯂꯩꯍꯧꯕꯒꯨꯝꯕ ꯑꯗꯨ ꯅꯠꯇꯕꯤꯗ ꯑꯗꯨꯝ ꯁꯦꯔꯦꯁ ꯂꯧꯗꯕꯤꯗ ꯑꯗꯨꯝ ꯅꯥꯊꯩꯔ ꯇꯜꯂꯒ ꯑꯗꯨꯝ ꯈꯣꯠ ꯈꯣꯠꯂ ꯑꯗꯨꯝ ꯂꯩꯕꯒꯨꯝꯕꯁꯤꯅꯤ ꯃꯤ ꯑꯁꯤꯕꯨ ꯃꯈꯥ ꯇꯜꯂ ꯃꯣꯂꯤ ꯃꯣꯂꯤ ꯇꯧꯕꯒꯨꯝꯕꯁꯤꯅꯤ ꯁꯤꯡꯁꯤꯅꯤ ꯃꯤ ꯍꯥꯏꯁꯤꯗꯤ ꯇꯜꯂ ꯂꯩꯕꯒꯨꯝꯕ ꯑꯗꯨꯒꯨꯝꯕꯗ ꯌꯥꯗꯦ ꯃꯣꯂꯤ ꯃꯣꯂꯤ ꯇꯧꯋꯦ ꯑꯃ ꯇꯧꯔꯦ ꯃꯤꯅ ꯄꯥꯈꯣꯟ ꯁꯤꯗꯣꯏꯁꯨ ꯃꯣꯂꯤ ꯃꯣꯂꯤ ꯇꯧꯔ ꯃꯤꯅ ꯀꯌꯥꯁꯨ ꯅꯨꯡꯁꯤꯔꯣꯏ ꯀꯅꯥꯝꯁꯨ ꯅꯨꯡꯁꯤꯔꯣꯏ ꯑꯣꯖꯥꯅꯁꯨ ꯅꯨꯡꯁꯤꯔꯣꯏ ꯑꯗꯨꯒꯨꯝꯕ ꯃꯈꯥ ꯇꯟꯕ ꯃꯣꯂꯤ ꯃꯣꯂꯤ ꯇꯧꯔ ꯑꯗꯨꯝ ꯂꯩꯔꯤꯁꯤꯕꯨ ꯍꯥꯏꯅꯕꯅꯤ ꯑꯩꯅ ꯍꯥꯏꯒꯗꯧ ꯄ꯭ꯔꯃꯥꯟ ꯑꯁꯤ ꯄ꯭ꯔꯃꯥꯟ ꯑꯁꯤ ꯌꯥꯝꯅ ꯆꯨꯝꯕ ꯄꯧꯇꯥꯛꯅꯤ ꯌꯥꯝ ꯆꯨꯝꯁꯨ ꯆꯨꯝꯕꯅꯤ ꯑꯗꯨ ꯑꯗꯨꯒꯨꯝꯂꯕ ꯃꯈꯥ ꯇꯜꯂꯕ ꯃꯤꯁꯤꯡꯕꯨ ꯑꯗꯨꯒꯨꯝꯕꯗꯨ ꯍꯥꯏꯅꯩ ꯁꯤ ꯅꯠꯇ꯭ꯔꯁꯨ ꯃꯈꯜ ꯌꯥꯝ ꯂꯩꯔꯦ ꯋꯥꯔꯤꯁꯦ ꯄꯧꯇꯥꯛꯁꯦ ꯌꯥꯝ ꯂꯩꯔꯦ ꯍꯥꯏꯕꯗꯤ ꯁꯤꯒꯨꯝꯕ ꯄꯧꯇꯥꯛꯁꯤ ꯈꯣꯡꯒ꯭ꯔꯥꯏ ꯆꯜꯂꯒ ꯁꯟꯅ ꯋꯥꯏ ꯍꯥꯏꯁꯦ ꯄ꯭ꯔꯃꯥꯟꯒꯨꯝꯕꯁꯤ ꯍꯥꯟꯅ ꯑꯩꯒꯤ ꯏꯄꯨ ꯏꯕꯣꯛꯁꯤꯡꯅ ꯇꯝꯕꯤꯔꯝꯕꯅꯤ ꯏꯄꯨ ꯏꯕꯣꯛꯁꯤꯡꯅ ꯄ꯭ꯔꯃꯥꯟ ꯄꯤꯕꯤꯔꯝꯃꯤ ꯑꯩꯈꯣꯏꯗ ꯃꯣꯏꯅ ꯑꯩꯈꯣꯏꯗ ꯅꯣꯂꯦꯖ ꯄꯤꯕꯤꯔꯝꯃꯤꯅꯤ ꯆꯨꯝꯁꯨ ꯆꯨꯝꯃꯤ ꯄꯨꯄꯨ ꯕꯨꯕꯣꯛꯍꯣꯏꯅ ꯍꯥꯏꯔꯝꯃꯤꯁꯤ ꯄ꯭ꯔꯃꯥꯟꯁꯤ ꯄꯤꯔꯝꯃꯤꯁꯤ ꯊꯣꯛꯁꯨ ꯊꯣꯛꯏ ꯍꯧꯖꯤꯛ ꯑꯩꯈꯣꯏ ꯑꯩꯈꯣꯏ ꯏꯟꯗꯤꯌꯥꯁꯤꯗ ꯊꯣꯛꯇꯕ ꯀꯅꯥꯁꯨ ꯂꯩꯔꯝꯃꯣꯏ ꯇꯜꯂ ꯃꯈꯥ ꯇꯜꯂ ꯁꯨꯖꯤꯜꯂꯒ ꯂꯩꯕ ꯑꯃ ꯇꯧꯔꯦ ꯆꯠꯅꯤꯡꯗꯕ ꯃꯥꯏ ꯃꯈꯥ ꯇꯜꯂ ꯂꯩꯕꯁꯤꯡꯁꯤ ꯑꯗꯨꯕꯨ ꯀꯧꯋꯤ ꯄ꯭ꯔꯃꯥꯟ ꯑꯁꯤ ꯍꯥꯏꯗꯧ ꯄ꯭ꯔꯃꯥꯟ ꯑꯁꯤ ꯑꯩꯅ ꯊꯝꯒꯗꯧ ꯄ꯭ꯔꯃꯥꯟ ꯑꯁꯤ ꯆꯨꯝꯁꯨ ꯆꯨꯝꯃꯤ ꯍꯅꯨꯕ ꯍꯅꯨꯕꯤꯁꯤꯡꯅ ꯉꯥꯡꯉꯤꯁꯤꯡꯁꯤ ꯌꯥꯝ ꯆꯨꯝꯃꯤ ꯄ꯭ꯔꯃꯥꯟ ꯑꯁꯤꯁꯨ ꯌꯥꯝꯅ ꯆꯨꯝꯕ ꯍꯥꯏꯕꯗꯨ ꯑꯣꯏꯌꯦ ꯃꯈꯥ ꯇꯜꯂ ꯈꯣꯠꯂꯤ ꯁꯤꯗꯤ ꯄ꯭ꯔꯃꯥꯟ ꯑꯁꯤ ꯄ꯭ꯔꯃꯥꯟ ꯑꯁꯤ ꯑꯩꯅ ꯄꯤꯗꯧ ꯄ꯭ꯔꯃꯥꯟ ꯑꯁꯤ ꯉꯁꯤꯗꯤ ꯃꯈꯥ ꯇꯟꯕ ꯃꯤꯗꯅꯤꯀꯣ ꯄ꯭ꯔꯃꯥꯟ ꯑꯁꯤ ꯀꯔꯤꯒꯨꯝꯕ ꯊꯕꯛꯀꯨꯝꯕ ꯏꯟꯈꯥꯡꯗ ꯁꯨꯅꯤꯡꯗꯕꯁꯦ ꯑꯗꯨꯒꯨꯝꯕꯗꯅꯦ ꯄꯤꯗꯣꯏꯁꯦ ꯄ꯭ꯔꯃꯥꯟ ꯍꯥꯏꯁꯤ ꯑꯗꯨꯅ ꯇꯥꯛꯄꯗꯤ ꯄ꯭ꯔꯃꯥꯟ ꯃꯃꯤꯡ ꯉꯁꯤꯗꯤ ꯈꯣꯡꯒ꯭ꯔꯥꯏ ꯆꯜꯂꯒ ꯁꯟꯅ ꯋꯥꯏꯕꯗꯨꯒꯤ ꯃꯇꯥꯡꯗꯅꯤ ꯑꯩꯅ ꯂꯥꯜꯂꯁꯨ ꯂꯥꯟꯗ꯭ꯔꯁꯨ ꯉꯥꯛꯄꯤꯌꯨ